ꯍꯦꯜꯂꯣ

ꯑꯣ ꯃꯥꯟꯅꯦ ꯃꯥꯟꯅꯦ ꯑꯩ ꯑꯩ ꯃꯥꯟꯅꯦ ꯃꯥꯟꯅꯦ ꯑꯩ ꯃꯅꯤꯄꯨꯔ ꯇꯨꯔꯤꯖꯝꯒꯤ ꯒꯥꯏꯗꯅꯦ ꯑꯣꯀꯦ ꯍꯥꯏꯕꯗꯤ ꯑꯁꯤ ꯑꯩꯈꯣꯏ ꯏꯝꯐꯥꯜꯗꯒꯤꯔꯣ ꯑꯗꯣ ꯅꯣꯏ ꯆꯥꯟꯗꯦꯜꯗꯩ ꯏꯝꯐꯥꯜ ꯂꯥꯛꯄꯁꯦ ꯄꯨꯡ ꯀꯌꯥ ꯆꯪꯒꯦ ꯋꯥꯟ ꯑꯦꯟ ꯍꯥꯐ ꯑꯋꯥꯔꯒꯨꯝꯕꯀꯣ ꯑꯗꯨꯗꯤ ꯁꯤ ꯏꯝꯐꯥꯜꯗꯒꯤ ꯀꯩꯕꯨꯜ ꯂꯝꯖꯥꯎ ꯆꯠꯄꯁꯨ ꯍꯥꯐ ꯑꯋꯥꯔ ꯑꯦꯄ꯭ꯔꯣꯛꯁꯤꯃꯦꯠꯂꯤꯀꯣ ꯑꯗꯨꯗꯤ ꯇꯨ ꯑꯋꯥꯔꯁ ꯅꯪ ꯑꯗꯨꯗꯒꯤ ꯍꯥꯏꯔꯗꯤ ꯇꯨ ꯑꯋꯥꯔꯁ ꯆꯠꯄ ꯇꯥꯔꯦ ꯑꯣ ꯍꯥꯏꯕꯗꯤ ꯅꯈꯣꯏ ꯃꯤ ꯀꯌꯥ ꯅꯣꯏ ꯃꯤ ꯀꯌꯥꯅꯣ ꯁꯤꯛꯁꯃꯨꯛ ꯂꯥꯛꯀꯅꯤꯀꯣ ꯑꯗꯨ ꯅꯈꯣꯏ ꯃꯤ ꯇꯔꯨꯛꯀꯤꯗꯨ ꯁꯤ ꯑꯩꯒꯤ ꯒꯥꯔꯤꯗ ꯆꯠꯂꯗꯤ ꯅꯣꯏ ꯒꯥꯔꯤ ꯚꯔꯥꯗꯤ ꯂꯤꯁꯤꯡ ꯑꯍꯨꯝ ꯄꯤꯕ ꯇꯥꯔꯦ ꯑꯣ ꯑꯣ ꯑꯣ ꯑꯗꯨ ꯑꯣ ꯍꯣꯏ ꯑꯩꯈꯣꯏꯒꯤ ꯑꯩꯈꯣꯏꯒꯤ ꯑꯣ ꯑꯩꯈꯣꯏ ꯃꯅꯤꯄꯨꯔꯒꯤ ꯏꯁꯇꯦꯠ ꯑꯦꯅꯤꯃꯦꯜ ꯁꯪꯉꯥꯏ ꯏꯁꯄꯣꯇꯦꯠ ꯗꯤꯌꯔꯁ ꯑꯗꯨꯒꯨꯝꯕꯗꯨ ꯅꯪ ꯎꯕ ꯐꯪꯉꯅꯤ ꯑꯇꯣꯞꯄ ꯁꯥꯁꯨ ꯌꯥꯝꯅ ꯂꯩꯌꯦ ꯑꯗꯨ ꯆꯠꯂꯒ ꯑꯗꯨꯝ ꯎꯕꯤꯔꯅꯤ ꯍꯣꯏ ꯍꯣꯏ ꯍꯣꯏ ꯀꯣ

ꯍꯣꯏ ꯍꯣꯏ ꯍꯣꯏ ꯆꯠꯁꯦ ꯆꯠꯁꯦ ꯎꯝ ꯎꯝ ꯎꯝ ꯎꯝ ꯍꯣꯏ ꯍꯣꯏ ꯎꯝ ꯆꯠꯂꯁꯦ